ꯍꯜꯂꯣ ꯁꯤꯁꯦ ꯏꯁꯇꯣꯔꯤꯡ ꯁꯣꯔꯨꯝ ꯅꯠꯇ꯭ꯔꯣ

ꯑꯩꯁꯦ ꯗ꯭ꯔꯦꯁ ꯈꯔ ꯍꯪꯖꯒꯦ ꯇꯧꯕꯅꯦ ꯑꯗꯣ ꯀꯔꯤ ꯀꯔꯤ ꯗ꯭ꯔꯦꯁ ꯂꯩꯔꯤꯅꯣ ꯈꯣꯠꯂꯤꯅꯣ ꯖꯣꯒꯤꯡ ꯂꯣꯏ ꯂꯩꯕ ꯅꯠꯇ꯭ꯔꯣ ꯗꯤꯐꯦꯟꯗꯔ ꯖꯣꯒꯤꯡ ꯋꯤꯟꯄ꯭ꯔꯨꯞ ꯀꯔꯤ ꯀꯔꯤ ꯂꯣꯏꯅ ꯂꯩꯕ ꯅꯠꯇ꯭ꯔꯣ

ꯑꯗꯨꯝ ꯑꯣꯐꯔꯅꯨꯡꯗꯤ ꯀꯔꯤꯝ ꯂꯩꯇꯕ꯭ꯔꯣ ꯏꯁꯇꯣꯔꯒꯤ ꯍꯣꯏ ꯑꯅꯤ ꯂꯩꯕꯗ ꯑꯃ ꯍꯥꯞꯄꯦ ꯑꯗꯣ ꯖꯣꯒꯤꯡꯗ ꯀꯩꯗ ꯑꯗꯨꯝ ꯂꯣꯏꯅꯔꯣ ꯅꯠꯇ꯭ꯔꯒ ꯇꯤ ꯁꯥꯔꯠ ꯈꯛꯇꯒꯤ ꯑꯣꯏꯗꯣꯏꯔꯣ ꯍꯥꯞꯄꯤꯁꯤꯕꯣ ꯑꯣ ꯏꯁꯇꯣꯔꯒꯤꯗꯤ ꯇꯥꯏꯃꯤꯡꯁꯦ ꯀꯃꯥꯏꯅ ꯀꯃꯥꯏꯅ ꯑꯣꯏꯒꯦ ꯑꯗꯨꯗꯤ ꯈꯔ ꯑꯩꯁꯦ ꯑꯗꯨꯝ ꯗꯦꯂꯤꯕꯔꯤ ꯁꯥꯔꯚꯤꯁꯇꯤ ꯂꯩꯇꯕ꯭ꯔꯣ ꯑꯣ ꯑꯗꯨꯝ ꯄꯦꯁꯇꯒꯤ ꯑꯗꯨꯝ ꯑꯩꯈꯣꯏꯅ ꯆꯪꯉꯛꯑꯒ ꯑꯄꯥꯝꯕ ꯑꯗꯨꯝ ꯈꯟꯕ ꯌꯥꯅꯦꯕ ꯍꯟꯗꯛ ꯑꯅꯧꯕ ꯄꯣꯠꯇꯤ ꯂꯥꯛꯇꯕ꯭ꯔꯣ ꯀꯩꯝꯇ ꯑꯣ ꯑꯗꯨ ꯑꯣꯏꯗꯤ ꯌꯥꯔꯒꯗꯤ ꯑꯃ ꯍꯦꯛ ꯂꯥꯛꯄꯒ ꯁꯤꯜ ꯀꯥꯏꯕꯩꯗꯨꯗ ꯑꯝꯇ ꯍꯥꯏꯕꯤꯔꯛꯀꯦꯔꯣ ꯑꯩ ꯀꯩꯅꯧ ꯊꯣꯡꯇꯛꯇꯩꯅꯦ ꯑꯣ ꯌꯥꯝ ꯅꯨꯡꯉꯥꯏꯖꯔꯦ ꯑꯗꯨꯝ ꯍꯦꯛ ꯌꯧꯔꯛꯄꯒ ꯁꯤꯜꯗꯣ ꯀꯥꯏꯕꯒ ꯑꯗꯨꯝ ꯍꯥꯏꯕꯤꯔꯛꯑꯣ ꯑꯗꯨꯝ ꯅꯨꯃꯤꯠ ꯃꯔꯤꯅꯤ ꯃꯉꯥꯅꯤ ꯆꯪꯒꯤꯗ꯭ꯔꯥ ꯀꯩꯂꯝꯗꯩꯅꯣ ꯂꯥꯛꯇꯣꯏꯁꯦ ꯄꯣꯠꯁꯦ ꯑꯁ ꯑꯗꯨꯗꯤ ꯕ꯭ꯔꯥꯟꯗꯦꯠ ꯃꯥꯟꯗꯦ ꯄꯣꯠꯇꯣ ꯂꯤꯡꯉꯝꯗꯧ ꯃꯥꯟꯗꯦꯅꯦ ꯑꯩꯗꯤ ꯀꯁꯇꯃꯔ ꯐꯤꯠꯕꯦꯛ ꯑꯗꯨꯝ ꯂꯩꯀꯣ ꯑꯗꯨꯝ ꯍꯥꯏꯗꯤ ꯉꯁꯤꯕꯣꯛꯇ ꯏꯁꯇꯣꯔꯗ ꯍꯥꯏꯗꯤ ꯌꯣꯟꯕꯤꯔꯛꯏ ꯃꯌꯥꯝꯁꯦ ꯀꯁꯇꯃꯔꯒꯤ ꯀꯝꯄ꯭ꯂꯦꯟꯗꯤ ꯆꯥꯗꯤ ꯆꯥꯕꯤꯔꯕ ꯆꯥꯕꯤꯗ꯭ꯔꯤꯀꯣ ꯍꯣꯏ ꯍꯣꯏ ꯌꯥꯝ ꯅꯨꯡꯉꯥꯏꯖꯔꯦ ꯑꯗꯨꯗꯤ ꯑꯩ ꯑꯗꯨꯝ ꯏꯁꯇꯣꯔꯗꯣ ꯍꯦꯛ ꯀꯩꯅꯣ ꯇꯧꯕꯒ ꯄꯣꯠꯇꯣ ꯂꯥꯛꯄꯒ ꯑꯝꯇ ꯍꯥꯏꯕꯤꯔꯛꯑꯣ ꯑꯩ ꯑꯝꯇ ꯂꯥꯛꯆꯒꯦ ꯏꯁꯇꯣꯔ ꯖꯒꯥꯗꯤ ꯍꯜꯂꯣ ꯇꯥꯕꯤꯕ꯭ꯔꯥ ꯏꯁꯇꯣꯔꯒꯤ ꯖꯒꯥꯗꯤ ꯆꯞꯆꯥꯅ ꯈꯪꯖꯗꯕ ꯑꯥ ꯁꯨꯄꯔ ꯃꯥꯔꯀꯦꯠ ꯂꯩꯕꯗꯣ

ꯍꯜꯂꯣ ꯍꯜꯂꯣ